ꯑꯕꯣꯏ ꯅꯪꯒꯤ ꯒꯥꯔꯤ ꯑꯗꯨ ꯔꯤꯖꯥꯕ ꯑꯃꯇ ꯆꯠꯁꯤ ꯑꯩꯈꯣꯏ ꯒ꯭ꯔꯦꯖ꯭ꯋꯦꯁꯟ ꯇꯝꯕ ꯂꯣꯏꯕꯒꯤ ꯂꯣꯛꯇꯥꯛꯇ ꯀꯣꯏꯕ ꯆꯠꯀꯦ ꯇꯧꯕꯅꯤ ꯑꯩꯅ ꯂꯩꯔꯤꯕ ꯃꯐꯝꯁꯤꯗꯤ ꯃꯣꯔꯦꯗꯅꯤ ꯆꯠꯀꯗꯕꯅ ꯂꯣꯛꯇꯥꯛꯇꯅꯤ ꯑꯗꯨꯒ ꯅꯪꯒꯤ ꯕꯥꯔꯅ ꯀꯌꯥ ꯂꯧꯒꯗꯒꯦ ꯑꯩꯈꯣꯏ ꯃꯤ ꯃꯉꯥ ꯆꯠꯀꯗꯕꯅꯤ ꯃꯔꯣꯜ ꯑꯃꯨꯛꯇ ꯄꯤꯕꯤꯔꯛꯎ